ꯑꯣꯀꯦ ꯀꯣꯚꯤꯗ ꯂꯣꯛꯗꯥꯎꯟ ꯃꯇꯝꯁꯤꯗ ꯃꯣꯕꯥꯏꯜ ꯏꯟꯇꯔꯅꯦꯠꯁꯤ ꯌꯥꯝꯅ ꯌꯥꯝ ꯐꯖꯅ ꯀꯥꯟꯅꯈ꯭ꯔꯦ ꯍꯥꯏꯇꯥꯔꯦꯀꯣ ꯍꯥꯏꯗꯤ ꯀꯣꯚꯤꯗ ꯚꯥꯏꯔꯁ ꯍꯥꯏꯁꯦ ꯃꯄꯥꯟ ꯊꯣꯛꯄ ꯑꯗꯒꯤ ꯃꯤ ꯀꯅꯦꯛꯁꯟ ꯇꯧꯕ ꯀꯥꯟꯗꯅ ꯑꯌꯥꯝꯕꯅ ꯁꯟꯗꯣꯛꯄ ꯑꯣꯏꯕꯅꯤꯅꯀꯣ ꯃꯣꯕꯥꯏꯜ ꯏꯟꯇꯔꯅꯦꯠꯇꯒꯤ ꯑꯣꯟꯂꯥꯏꯟ ꯀ꯭ꯂꯥꯁ ꯇꯧꯔꯒꯗꯤ ꯑꯉꯥꯡꯁꯤꯡꯁꯨ ꯁ꯭ꯀꯨꯜ ꯏꯁꯀꯤꯞ ꯇꯧꯔꯒꯁꯨ ꯑꯣꯟꯂꯥꯏꯟ ꯀ꯭ꯂꯥꯁ ꯇꯧꯔꯗꯤ ꯃꯣꯏ ꯀ꯭ꯂꯥꯁꯇꯣ ꯃꯤꯁ ꯇꯧꯗ꯭ꯔꯦꯗꯅ ꯑꯗꯨꯒꯤ ꯌꯥꯝ ꯀꯥꯟꯅꯩ ꯑꯗꯨꯗꯒꯤ ꯚꯥꯏꯔꯁ ꯁꯟꯗꯣꯛꯄꯁꯨ ꯑꯣꯏꯔꯔꯣꯏ ꯌꯨꯝꯗ ꯄ꯭ꯔꯣꯇꯦꯛꯁꯟ ꯐꯖꯅ ꯄꯤꯔꯒ ꯑꯣꯟꯂꯥꯏꯟ ꯀ꯭ꯂꯥꯁꯇꯣ ꯅꯦꯅꯥ ꯇꯥꯅ ꯃꯇꯝ ꯆꯥꯅ ꯌꯥꯎꯕ ꯐꯪꯖꯕꯒꯤ ꯑꯗꯨꯒ ꯗꯤꯁꯑꯦꯗꯚꯥꯟꯇꯦꯖꯦꯁ ꯍꯥꯏꯔꯒꯅ ꯑꯃꯨꯛ ꯑꯦꯛꯖꯥꯃꯤꯅꯦꯁꯟ ꯃꯇꯝꯗꯗꯤ ꯏꯁꯇꯨꯗꯦꯟ ꯍꯣꯏꯒꯤ ꯑꯣꯏꯅꯗꯤ ꯌꯥꯝꯅ ꯂꯥꯏꯕꯛ ꯐꯕ ꯍꯥꯏꯒꯗ꯭ꯔꯥ ꯂꯛꯀꯤ ꯇꯥꯏꯝ ꯍꯥꯏꯒꯗ꯭ꯔꯥꯀꯣ ꯑꯗꯨꯗꯤ ꯑꯣꯏꯔꯦꯕ ꯍꯥꯏꯗꯤ ꯑꯣꯖꯥꯗꯨꯅ ꯚꯤꯖ꯭ꯋꯦꯜ ꯑꯣꯏꯅ ꯀꯩꯅꯣ ꯇꯧꯔꯕꯅꯤꯅ ꯑꯦꯛꯖꯥꯃꯤꯅꯦꯁꯟ ꯇꯧꯔꯝꯅꯤꯅ ꯁꯥꯇ꯭ꯔꯗꯣ ꯑꯃꯃꯝꯇ ꯌꯦꯡꯁꯤꯟꯕ ꯉꯝꯕ ꯅꯠꯇꯦꯕ ꯑꯗꯨꯅ ꯆꯤꯇꯤꯡ ꯀꯩꯀꯥ ꯑꯗꯨ ꯑꯗꯥꯒꯤꯗꯤ ꯏꯁꯇꯨꯗꯦꯟꯁꯤꯡꯗꯗꯤ ꯌꯥꯝ ꯈꯨꯗꯣꯡꯆꯥꯕ ꯄꯤꯔꯦ ꯍꯥꯏ ꯇꯥꯔꯦꯀꯣ ꯍꯥꯏꯗꯤ ꯀ꯭ꯂꯥꯁꯔꯨꯝꯗ ꯇꯧ ꯇꯥꯔꯗꯤ ꯑꯣꯖꯥꯗꯨꯅ ꯀ꯭ꯂꯥꯁꯔꯨꯝꯗꯣ ꯑꯣꯖꯥ ꯑꯅꯤ ꯂꯩꯁꯤꯜꯂꯣ ꯃꯅꯤꯡꯗ ꯑꯃ ꯃꯃꯥꯡꯗ ꯑꯃ ꯂꯩꯁꯤꯜꯂꯒ ꯃꯥ ꯀꯩꯗꯧꯔꯤ ꯁꯤꯜꯂꯤꯔꯥ ꯑꯗꯨ ꯌꯦꯡꯁꯤꯟꯕ ꯉꯝꯃꯦꯕ ꯑꯗꯨ ꯑꯣꯟꯂꯥꯏꯟ ꯇꯦꯁꯀꯨꯝꯕ ꯇꯧꯔꯛꯀꯥꯟꯗꯗꯤ ꯑꯗꯨꯒꯤ ꯈꯨꯗꯣꯡꯆꯥꯕꯗꯨ ꯂꯩꯇ꯭ꯔꯝꯅꯤꯅ ꯑꯉꯥꯡꯁꯨ ꯑꯌꯥꯝꯕꯅ ꯑꯩꯅ ꯈꯟꯕꯗ ꯀꯣꯚꯤꯗ ꯃꯇꯝꯗ ꯑꯉꯥꯡꯁꯤꯡꯁꯦ ꯄꯥꯁꯁꯨ ꯍꯦꯟꯅ ꯇꯧꯔꯝꯒꯗ꯭ꯔꯥꯅ ꯈꯜꯂꯦ ꯑꯗꯨꯒ ꯒꯃꯦꯟꯅꯁꯨ ꯂꯥꯏꯅꯥꯁꯤꯅ ꯃꯔꯝ ꯑꯣꯏꯔꯒ ꯑꯉꯥꯡꯉꯩꯁꯨꯀꯣ ꯑꯌꯥꯝꯕ ꯃꯇꯝꯗ ꯆꯍꯤ ꯃꯥꯡꯗꯅꯕꯀꯣ ꯑꯗꯨꯝ ꯄꯥꯁ ꯇꯧꯍꯟꯕ꯭ꯔꯥꯁꯨꯨ ꯈꯜꯂꯦ ꯑꯗꯨꯗꯨꯅ ꯐꯕꯁꯨ ꯂꯩ ꯑꯗꯒꯤ ꯐꯠꯇꯕꯁꯨ ꯂꯩ ꯑꯗꯣ ꯀꯣꯚꯤꯗ ꯂꯥꯏꯅꯥꯁꯤꯗꯤ ꯑꯃꯨꯛ ꯍꯟꯅꯗꯤ ꯂꯥꯛꯍꯟꯅꯤꯡꯗ꯭ꯔꯦꯀꯣ ꯃꯅꯤꯄꯨꯔꯁꯤꯗ